ꯑꯦꯀꯣꯔꯗꯤꯡ ꯇꯨ ꯌꯨ ꯋꯥꯠ ꯑꯥꯔ ꯗ ꯀ꯭ꯋꯥꯂꯤꯇꯤꯁ ꯑꯦꯟ ꯑꯦꯕꯤꯂꯤꯇꯤꯁ ꯑꯦꯅꯤ ꯄ꯭ꯂꯦꯌꯥꯔꯁ ꯁꯨꯠ ꯍꯦꯞ ꯇꯨ ꯕꯤ ꯁꯛꯁꯦꯁꯐꯨꯜ ꯏꯟ ꯏꯁꯄꯣꯔꯠꯁ ꯍꯥꯏꯔꯤꯕ ꯇꯣꯄꯤꯛ ꯑꯁꯤꯗ ꯌꯥꯝꯅ ꯐꯖꯕ ꯄꯣꯏꯟꯅꯤ ꯃꯔꯝꯗꯤ ꯑꯦꯅꯤ ꯏꯁꯄꯣꯔꯠꯁ ꯄ꯭ꯂꯦꯌꯥꯔ ꯑꯃꯒꯤ ꯄ꯭ꯂꯦꯌꯥꯔ ꯑꯃꯅ ꯀꯔꯝꯅ ꯃꯥꯏ ꯄꯥꯛꯀꯅꯤ ꯑꯃꯗꯤ ꯃꯤꯌꯥꯝꯅ ꯁꯛꯈꯪꯅꯒꯅꯤ ꯍꯥꯏꯕꯒꯤ ꯃꯇꯥꯡꯗꯅꯤ ꯃꯔꯝꯗꯤ ꯄ꯭ꯂꯦꯌꯥꯔ ꯑꯃ ꯑꯣꯏꯕ ꯇꯥꯔꯗꯤ ꯃꯥꯒꯤ ꯀꯦꯔꯦꯛꯇꯔ ꯑꯃꯗꯤ ꯃꯥꯒꯤ ꯀꯦꯔꯦꯛꯇꯔꯅ ꯁꯣ ꯇꯧꯒꯗꯧꯔꯤꯕꯅꯤ ꯍꯥꯏꯗꯤ ꯁꯥꯟꯅꯕ ꯃꯇꯝꯗ ꯁꯥꯟꯅꯕ ꯃꯇꯝꯗ ꯃꯥ ꯃꯁꯥꯒꯤ ꯛ꯭ꯋꯥꯂꯤꯇꯤ ꯑꯃ ꯂꯩꯒꯗꯕꯅꯤ ꯀ꯭ꯋꯥꯂꯤꯇꯤ ꯑꯗꯨꯗꯤ ꯗꯤꯁꯤꯄ꯭ꯂꯤꯟ ꯂꯩꯕ ꯑꯃꯗꯤ ꯁꯤꯟꯁꯤꯌꯔ ꯑꯣꯏꯕ ꯑꯃꯗꯤ ꯌꯥꯝꯅ ꯇꯦꯂꯦꯟ ꯂꯩꯕ ꯑꯗꯨꯒꯨꯝꯕ ꯀ꯭ꯋꯥꯂꯤꯇꯤ ꯂꯩꯒꯗꯕꯅꯤ ꯃꯔꯝ ꯃꯌꯥꯝ ꯑꯁꯤꯅ ꯃꯁꯥ ꯃꯁꯥꯗ ꯃꯁꯤꯒꯤ ꯛ꯭ꯋꯥꯂꯤꯇꯤꯁꯤꯡ ꯑꯁꯤ ꯌꯥꯎꯔꯛꯄ ꯃꯇꯝꯗ ꯍꯧꯖꯤꯛꯀꯤ ꯍꯥꯏꯔꯤꯕ ꯄ꯭ꯂꯦꯌꯥꯔ ꯑꯁꯤ ꯁꯛꯁꯦꯁꯐꯨꯜ ꯍꯥꯏꯕꯗꯨ ꯑꯣꯏꯔꯛꯀꯅꯤ ꯃꯔꯝꯗꯤ ꯄ꯭ꯂꯦ ꯇꯥꯕ ꯃꯇꯝꯗ ꯑꯦꯅꯤ ꯇ꯭ꯔꯦꯅꯤꯡ ꯇꯧꯕ ꯑꯣꯏꯔꯣ ꯍꯣꯠꯅꯕ ꯑꯣꯏꯔꯣ ꯏꯁꯄꯣꯔꯠꯁꯇ ꯃꯥ ꯗꯤꯁꯤꯄ꯭ꯂꯤꯟ ꯂꯩꯇꯕ ꯄ꯭ꯂꯦꯌꯥꯔ ꯑꯃꯗꯤ ꯍꯥꯏꯕ ꯏꯟꯗꯕ ꯑꯁꯤꯒꯨꯝꯕ ꯄ꯭ꯂꯦꯌꯥꯔ ꯑꯣꯏꯔꯒꯗꯤ ꯌꯥꯝꯅ ꯑꯁꯣꯏꯕ ꯑꯣꯏꯒꯅꯤ ꯃꯔꯝ ꯑꯁꯤꯅ ꯍꯥꯏꯔꯤꯕ ꯁꯤꯟꯁꯤꯌꯔ ꯑꯣꯏꯕ ꯑꯃꯗꯤ ꯄꯪꯆꯨꯋꯦꯜ ꯑꯣꯏꯕ ꯑꯃꯗꯤ ꯗꯤꯁꯤꯄ꯭ꯂꯤꯟ ꯂꯩꯕ ꯀ꯭ꯋꯥꯂꯤꯇꯤꯁꯤꯡ ꯑꯁꯤ ꯂꯩꯒꯗꯕꯅꯤ ꯄ꯭ꯂꯦꯌꯥꯔ ꯍꯥꯏꯔꯒꯗꯤ ꯃꯔꯝ ꯑꯁꯤꯅ ꯑꯩꯈꯣꯏꯅ ꯃꯁꯤꯒꯤ ꯃꯌꯥꯝꯁꯤ ꯄ꯭ꯂꯦꯌꯥꯔ ꯑꯃꯗ ꯌꯥꯎꯔꯀꯥꯟꯗ ꯄ꯭ꯂꯦꯌꯥꯔ ꯑꯁꯤ ꯁꯛꯁꯦꯁꯐꯨꯜ ꯑꯣꯏꯔꯛꯀꯗꯕꯅꯤ